ꯑꯩꯈꯣꯏꯒꯤ ꯂꯩꯔꯤꯕ ꯀꯔꯤꯒꯨꯝꯕ ꯀꯅꯥꯒꯨꯝꯕ ꯑꯃꯅ ꯑꯩꯈꯣꯏꯒꯤ ꯀꯣꯗ ꯑꯣꯐ ꯀꯟꯗꯛꯁꯤꯡ ꯃꯅꯨꯡꯁꯤꯗ ꯀꯣꯗ ꯑꯣꯐ ꯀꯟꯗꯛꯁꯤ ꯉꯥꯛꯅ ꯆꯠꯇꯕ ꯅꯠꯇ꯭ꯔꯒ ꯑꯗꯨꯒꯨꯝꯕ ꯊꯨꯒꯥꯏꯕ ꯇꯥꯔꯒꯗꯤ ꯑꯩꯈꯣꯏꯒꯤ ꯃꯐꯝꯗꯨꯗ ꯂꯩꯔꯤꯕ ꯑꯩꯈꯣꯏꯒꯤ ꯁ꯭ꯄꯣꯠꯁ ꯑꯣꯊꯣꯔꯤꯇꯤ ꯑꯣꯐ ꯏꯟꯗꯤꯌꯥ ꯑꯦꯁꯥꯏꯒꯤꯅ ꯄꯤꯕ ꯏꯟꯁꯇ꯭ꯔꯛꯁꯟ ꯍꯥꯏꯕꯗꯤ ꯃꯈꯣꯏꯅ ꯄꯤꯕ ꯆꯠꯅ ꯄꯊꯥꯞꯇꯨ ꯉꯥꯛꯅ ꯆꯠꯀꯅꯤ